ꯁꯤ ꯑꯩꯈꯣꯏꯒꯤ ꯇ꯭ꯔꯦꯗꯤꯁꯟꯅꯦꯜ ꯗ꯭ꯔꯦꯁꯀꯤ ꯌꯣꯟꯐꯝ ꯑꯣꯏꯕꯤꯔꯕ꯭ꯔꯥ ꯑꯣ ꯑꯣ ꯑꯗꯨꯗꯤ ꯑꯩꯈꯣꯏꯒꯤ ꯀꯩꯅꯣꯒꯤ ꯑꯩꯈꯣꯏ ꯂꯣꯀꯦꯜꯒꯤ ꯍꯥꯏꯇꯔꯦ ꯂꯣꯀꯦꯜ ꯇꯥꯏꯗꯁꯦ ꯗ꯭ꯔꯦꯁꯁꯦ ꯋꯦꯁꯀꯣꯠ ꯀꯨꯝꯕ ꯃꯐ꯭ꯂꯔꯒꯨꯝꯕ ꯑꯗꯒꯤ ꯐꯨꯔꯤꯠ ꯑꯗꯨ ꯃꯈꯟ ꯃꯈꯟ ꯂꯩꯗꯅ ꯑꯗꯨꯗ ꯀꯔꯝꯕꯅ ꯐꯒꯅꯤ ꯑꯈꯣꯏ ꯁꯣꯝ ꯈꯔ ꯗꯤꯇꯦꯜ ꯑꯝꯇꯥ

ꯇ꯭ꯔꯦꯗꯤꯁꯟꯅꯦꯜꯒꯤꯗꯨꯅꯦꯀꯣ ꯑꯣ ꯄ꯭ꯔꯥꯏꯖꯇꯤ ꯀꯌꯥꯃꯨꯛꯀ ꯂꯩꯒꯦ ꯔꯦꯟꯖ ꯂꯩꯕ꯭ꯔꯥ ꯑꯇꯥꯡꯕꯁꯨ ꯂꯩ

ꯑꯣ

ꯑꯩꯈꯣꯏ ꯀꯔꯤꯌꯦ ꯋꯦꯁ ꯀꯣꯠ ꯀꯨꯝꯕꯗꯤ ꯂꯩꯕ꯭ꯔꯥ ꯑꯩꯈꯣꯏ ꯑꯣ ꯑꯣ ꯑꯗꯨꯅ ꯄ꯭ꯔꯥꯏꯖ ꯀꯌꯥꯃꯨꯛꯀ ꯍꯥꯏꯒꯦ ꯐꯥꯏꯕ ꯊꯥꯎꯖꯟ ꯑꯣ ꯁꯥꯏꯖꯇꯤ ꯑꯅꯝꯕ ꯂꯣꯏ ꯐꯪꯒꯅꯤꯀꯣ

ꯑꯣ ꯑꯣ ꯑꯗꯨꯗꯤ ꯃꯣꯐ꯭ꯂꯔꯒꯤꯗꯣ ꯀꯌꯥꯃꯨꯛꯀ ꯁꯥꯡꯒꯦ ꯃꯥꯒꯤ ꯂꯦꯡꯁꯦ ꯀꯃꯥꯏ ꯇꯧꯕꯅꯣ

ꯍꯣꯏ ꯗꯨꯀꯥꯟ ꯃꯐꯝꯁꯦ ꯑꯩꯈꯣꯏꯒꯤ ꯕꯖꯥꯔ ꯃꯌꯥꯗ ꯑꯣꯏꯗꯣꯏ ꯅꯠꯇ꯭ꯔꯣ ꯍꯣꯏ ꯍꯣꯏ ꯑꯣ ꯑꯗꯨꯗꯤ ꯑꯩ ꯍꯧꯖꯤꯛ ꯌꯨꯝꯗꯒꯤ ꯊꯣꯛꯆꯔꯛꯇꯣꯔꯦ ꯑꯗꯨ ꯉꯥꯏꯍꯥꯛꯇꯤ ꯆꯪꯒꯤꯅꯤ ꯄꯨꯡ ꯑꯃꯃꯨꯛ ꯑꯗꯨꯒ ꯑꯗꯨꯝ ꯕꯖꯥꯔꯗ ꯍꯥꯏꯖꯜꯂꯒꯦ ꯑꯗꯨꯒ ꯁꯥꯔꯒꯤ ꯗꯨꯀꯥꯟꯗ ꯆꯪꯖꯔꯒꯦ ꯁꯥꯔꯅꯁꯨ ꯈꯔ ꯌꯦꯡꯕꯤꯕ ꯇꯥꯔꯦ ꯃꯃꯟꯗꯣ ꯂꯦꯇꯦꯁꯄꯨꯗꯤ ꯑꯣꯏꯌꯦꯕꯨ ꯑꯗꯨ ꯁꯥꯔ ꯃꯣꯐ꯭ꯂꯔꯗꯣ ꯈꯤꯇꯪ ꯈꯟꯗꯣꯛꯄꯤꯔꯒ ꯊꯝꯕꯤꯔꯣ ꯈꯔ ꯐꯖꯕ ꯑꯃ ꯑꯩꯁꯨ ꯂꯧꯖꯒꯦ ꯑꯣ ꯌꯥꯝ ꯅꯨꯡꯉꯥꯏꯖꯔꯦ ꯁꯥꯔ ꯊꯦꯡ ꯀ꯭ꯌꯨ